ꯍꯜꯂꯣ ꯁꯤ ꯂꯤꯖꯔꯥꯔꯣ ꯑꯩꯅ ꯉꯁꯤ ꯂꯤꯖꯔꯥꯗꯒꯤ ꯆꯥꯅꯕ ꯈꯔ ꯑꯣꯗꯔ ꯇꯧꯕꯅꯦ ꯆꯥꯎꯃꯤꯟꯒ ꯕꯔꯒꯔꯒ ꯑꯗꯨꯒ ꯕꯣꯕꯥꯆꯤꯒ ꯑꯣꯗꯔ ꯇꯧꯕꯅꯦ ꯕꯣꯕꯥꯆꯤꯗꯨ ꯏꯁꯇ꯭ꯔꯣꯕꯦꯔꯤ ꯐ꯭ꯂꯦꯕꯔ ꯑꯣꯗꯔ ꯇꯧꯕꯅꯦ ꯂꯥꯛꯄꯗ ꯆꯣꯀ꯭ꯂꯦꯠ ꯑꯣꯏꯅ ꯂꯥꯛꯑꯦ ꯁꯤꯒꯤꯁꯦ ꯂꯥꯟꯅ ꯗꯤꯂꯤꯕꯔ ꯇꯧꯕꯤꯔꯛꯄ ꯑꯣꯏꯔ ꯃꯥꯜꯂꯦ ꯀꯩꯅꯣ ꯍꯥꯏꯔꯕꯗ ꯑꯇꯩ ꯑꯩꯅ ꯑꯣꯗꯔ ꯇꯧꯕꯗꯣ ꯑꯃꯐꯥꯎ ꯂꯥꯛꯇꯦ ꯇꯤ ꯖꯤ ꯈꯛ ꯂꯥꯛꯑꯦ ꯑꯇꯩꯗꯤ ꯑꯣꯗꯔ ꯇꯧꯕꯗꯨꯗ ꯌꯥꯎꯔꯛꯇ꯭ꯔꯦ ꯑꯗꯨꯅ ꯁꯤꯒꯤꯁꯦ ꯑꯩ ꯍꯟꯗꯣꯛꯆꯔꯒꯦ ꯑꯅꯧꯕ ꯑꯃ ꯄꯤꯕꯤꯔꯛꯄ ꯌꯥꯒꯗ꯭ꯔꯥ ꯑꯩꯅ ꯍꯥꯟꯅ ꯑꯣꯗꯔ ꯇꯧꯈꯤꯕꯁꯤꯡꯗꯣ